ꯃꯅꯤꯄꯨꯔꯒꯤ ꯑꯣꯏꯅꯗꯤ ꯑꯗꯨꯒ ꯑꯩꯈꯣꯏꯒꯤ ꯑꯣꯏꯅꯗꯤ ꯃꯔꯨꯑꯣꯏꯅ ꯊꯥꯔꯤꯕ ꯄꯣꯠꯂꯝꯁꯤꯡ ꯑꯁꯦ ꯑꯩꯈꯣꯏꯒꯤ ꯍꯦꯟꯖꯥꯡ ꯅꯥꯄꯤꯗ ꯑꯅꯝꯕꯅ ꯑꯣꯏ ꯍꯦꯟꯖꯥꯡ ꯅꯥꯄꯤꯁꯤꯡꯒꯤ ꯃꯅꯨꯡꯗ ꯑꯩꯈꯣꯏꯒꯤ ꯍꯪꯒꯥꯝ ꯀꯣꯕꯤ ꯃꯣꯔꯣꯛ ꯅꯥꯀꯨꯞꯄꯤ ꯐꯗꯤꯒꯣꯝꯅꯆꯤꯡꯕ ꯃꯈꯜ ꯃꯈꯥ ꯀꯌꯥꯒꯤ ꯅꯣꯡꯃꯗ ꯆꯪꯗ꯭ꯔꯕ ꯌꯥꯗ꯭ꯔꯕ ꯄꯣꯠꯂꯝꯁꯤꯡ ꯍꯦꯟꯖꯥꯡ ꯅꯥꯄꯤ ꯀꯌꯥ ꯑꯃꯁꯨ ꯑꯗꯨꯗꯁꯨ ꯅꯠꯇꯅ ꯑꯩꯈꯣꯏꯒꯤ ꯅꯣꯡꯃꯗ ꯅꯣꯡꯃꯗ ꯅꯣꯡꯃꯗ ꯑꯩꯈꯣꯏꯒꯤ ꯂꯥꯏꯗ ꯀꯠꯂꯤꯕꯥ ꯍꯩ ꯂꯩ ꯀꯌꯥ ꯑꯃꯁꯨ ꯑꯩꯈꯣꯏ ꯊꯥꯖꯩ ꯁꯝꯅ ꯍꯥꯏꯔꯕꯗ ꯖꯨꯕꯥ ꯀꯨꯁꯨꯝꯒꯨꯝꯕ ꯀꯌꯥ ꯑꯃꯁꯨ ꯊꯥꯖꯩ